ꯑꯩꯈꯣꯏ ꯁ꯭ꯋꯥꯏꯗꯗꯤ ꯈꯨꯡꯒꯪ ꯑꯣꯏꯕꯅ ꯀꯔꯕꯥꯔ ꯃꯈꯜ ꯀꯌꯥꯒꯤ ꯇꯧꯕ ꯌꯥꯕ ꯑꯗꯨ ꯇꯧꯅꯗꯦ ꯑꯗꯨꯕꯨ ꯑꯩꯅ ꯃꯐꯝ ꯑꯁꯤꯗ ꯍꯧꯖꯤꯛ ꯌꯥꯝꯅ ꯗꯔꯀꯥꯔ ꯑꯣꯏꯕ ꯑꯗꯨꯕꯨ ꯄꯣꯠ ꯂꯩꯇꯕꯅ ꯃꯔꯝ ꯑꯣꯏꯔꯒ ꯌꯥꯝꯅ ꯋꯥꯅ ꯂꯥꯞꯅ ꯆꯠꯇꯨꯅ ꯂꯧꯅꯩ ꯇꯦꯟ ꯍꯥꯎꯁ ꯍꯥꯏꯕ ꯑꯁꯤ ꯃꯐꯝ ꯑꯁꯤꯗ ꯑꯃ ꯐꯥꯎꯕ ꯂꯩꯇꯦ ꯂꯨꯍꯣꯡꯕ ꯅꯠꯇ꯭ꯔꯒ ꯍꯔꯥꯎ ꯀꯨꯝꯍꯩ ꯑꯁꯤꯕ ꯌꯥꯎꯔꯛꯄꯗ ꯂꯣꯏꯅ ꯗꯔꯀꯥꯔ ꯑꯣꯏꯕ ꯀꯔꯕꯥꯔ ꯃꯈꯜ ꯑꯃ ꯈꯛꯅꯤ ꯃꯁꯤ ꯇꯧꯕ ꯃꯇꯝꯗ ꯃꯐꯝ ꯑꯆꯧꯕ ꯑꯃ ꯆꯪꯉꯤ ꯑꯗꯨ ꯄꯣꯠ ꯆꯩ ꯃꯌꯥꯝ ꯑꯃꯁꯨ ꯆꯪꯉꯤ ꯀꯔꯅꯥꯠ ꯁꯦꯃꯤꯅꯔ ꯈꯥꯡ ꯆꯦꯌꯔ ꯇꯦꯕꯜ ꯊꯧꯔꯤ ꯀꯥꯔꯄꯦꯠꯅꯆꯤꯡꯕ ꯀꯌꯥ ꯑꯃꯔꯣꯝ ꯆꯪꯉꯤ ꯑꯗꯨꯒ ꯃꯁꯤ ꯄꯨꯝꯅꯃꯛ ꯁꯦꯟꯅꯅꯕ ꯃꯤꯁꯨ ꯆꯪꯉꯤ ꯑꯗꯨꯒ ꯊꯤꯟꯗꯣꯛ ꯊꯤꯟꯖꯤꯟ ꯊꯧꯕ ꯃꯤ ꯑꯃꯗꯤ ꯒꯥꯔꯤ ꯑꯆꯧꯕꯁꯨ ꯆꯪꯉꯤ ꯃꯁꯤ ꯀꯔꯕꯥꯔ ꯑꯁꯤ ꯇꯧꯕꯗꯤ ꯑꯩꯇ ꯅꯠꯇꯅ ꯃꯤ ꯀꯌꯥ ꯑꯃꯔꯣꯝꯁꯨ ꯊꯕꯛ ꯇꯧꯕꯒꯤ ꯈꯨꯗꯣꯡꯆꯥꯕ ꯂꯩꯒꯅꯤ ꯈꯜꯂꯤ